ꯃꯁꯤꯅ ꯍꯧꯒꯠꯂꯛꯏꯕ ꯇꯨꯡꯒꯤ ꯃꯤꯔꯣꯟ ꯑꯁꯤ ꯆꯥꯎꯈꯠꯄ ꯑꯣꯏꯔꯁꯅꯨ ꯄꯨꯝꯅꯃꯛ ꯀꯩꯅꯣ ꯇꯧꯔꯁꯅꯨ ꯍꯥꯏꯅ ꯃꯈꯣꯏꯅ ꯀꯌꯥ ꯑꯍꯟ ꯂꯃꯟꯁꯤꯡꯅꯁꯨ ꯃꯈꯣꯏꯗ ꯇꯥꯛꯄꯤ ꯇꯝꯕꯤ ꯑꯁꯤ ꯂꯣꯏꯔꯕ ꯃꯇꯨꯡꯗ ꯂꯥꯏꯒꯤ ꯂꯣꯏꯔ ꯃꯇꯨꯡꯗ ꯅꯨꯃꯤꯠ ꯅꯤꯅꯤ ꯍꯨꯝꯅꯤ ꯃꯔꯤ ꯃꯉꯥꯅꯤ ꯆꯟꯈ꯭ꯔꯕ ꯃꯇꯨꯡꯗ